ꯑꯩꯅ ꯆꯠꯅꯤꯡꯕ ꯃꯐꯝꯁꯦ ꯗꯦꯜꯂꯤꯗ ꯆꯠꯅꯤꯡꯉꯦ ꯗꯦꯜꯂꯤ ꯆꯠꯅꯤꯡꯉꯤꯁꯤꯅ ꯇꯥꯖ ꯃꯍꯜ ꯌꯦꯡꯅꯤꯡꯕꯒꯤ ꯑꯗꯒꯤ ꯑꯇꯩ ꯑꯩꯈꯣꯏ ꯃꯅꯤꯄꯨꯔꯗꯅ ꯃꯣꯏꯔꯥꯡꯗ ꯆꯠꯅꯤꯡꯉꯦ ꯃꯣꯏꯔꯥꯡ ꯆꯠꯅꯤꯡꯉꯤꯁꯤꯅ ꯂꯣꯜꯇꯥꯛꯇ ꯃꯣꯇꯣꯔ ꯕꯣꯠꯀ ꯇꯣꯡꯕꯗꯣ ꯑꯗꯨ ꯅꯨꯡꯉꯥꯏꯅ ꯌꯦꯡꯅꯤꯡꯉꯦ ꯑꯗꯒꯤ ꯑꯩꯈꯣꯏ ꯁꯤꯔꯣꯏ ꯆꯤꯡꯗꯁꯨ ꯀꯅꯤꯡꯉꯦ ꯁꯤꯔꯣꯏ ꯂꯤꯂꯤ ꯌꯦꯡꯕ ꯆꯠꯅꯉꯥꯏꯒꯤ ꯆꯠꯅꯤꯡꯉꯦ ꯑꯗꯣꯝꯁꯨ ꯁꯤꯔꯣꯏ ꯂꯤꯂꯤ ꯌꯦꯡꯕ ꯑꯗꯒꯤ ꯕꯤꯁꯅꯨꯄꯨꯔꯗꯁꯨ ꯆꯠꯅꯤꯡꯉꯦ ꯂꯩꯃꯔꯥꯝꯗ ꯋꯇ꯭ꯔꯐꯣꯜ ꯌꯦꯡꯕ ꯐꯖꯅ ꯋꯇ꯭ꯔꯐꯣꯜ ꯌꯦꯡꯕꯗꯨꯁꯨ ꯅꯨꯡꯁꯤꯕꯅꯦ